ꯑꯩꯍꯥꯛꯅ ꯍꯥꯏꯛ ꯇꯧꯕꯗ ꯈ꯭ꯋꯥꯏꯗꯒꯤ ꯄꯥꯝꯖꯕ ꯃꯐꯝ ꯑꯁꯤ ꯆꯤꯡ ꯎꯃꯪ ꯑꯁꯤꯅ ꯆꯤꯡꯕ ꯁꯤꯡ ꯑꯁꯤꯅꯤ ꯎꯟꯑꯣꯏ ꯀꯩꯑꯣꯏ ꯇꯧꯕ ꯆꯤꯡꯁꯥꯡ ꯑꯁꯣꯡꯕ ꯎꯃꯪꯁꯤꯡ ꯍꯥꯏꯔꯤꯕ ꯆꯤꯡꯁꯥꯡꯗ ꯅꯨꯃꯤꯠ ꯇꯥꯕꯒꯤ ꯃꯇꯥꯡ ꯑꯁꯤ ꯌꯦꯡꯕꯗ ꯑꯗꯨꯛꯀꯤ ꯃꯇꯤꯛ ꯌꯥꯝꯅ ꯐꯖꯩ ꯑꯗꯨꯅ ꯃꯐꯝꯁꯤꯡ ꯑꯁꯤꯗ ꯎꯃꯪ ꯅꯠꯇ꯭ꯔꯒ ꯆꯤꯡ ꯍꯥꯏꯔꯤꯕ ꯃꯐꯝꯁꯤꯡ ꯑꯁꯤꯗ ꯀꯥꯔꯒ ꯅꯨꯃꯤꯠ ꯇꯥꯕ ꯅꯨꯃꯤꯠ ꯊꯣꯛꯂꯛꯄ ꯌꯦꯡꯕꯁꯤ ꯑꯗꯨꯛꯀꯤ ꯃꯇꯤꯛ ꯄꯨꯛꯅꯤꯡ ꯍꯨꯏ ꯐꯖꯩ ꯃꯔꯝ ꯑꯗꯨꯅ ꯁꯨꯃꯥꯏꯅ ꯍꯥꯏꯀꯤꯡ ꯇꯧꯔꯒ ꯅꯨꯃꯤꯠ ꯇꯥꯕ ꯅꯠꯇ꯭ꯔꯒ ꯅꯨꯃꯤꯠ ꯊꯣꯛꯂꯛꯄ ꯌꯦꯡꯕ ꯑꯁꯤ ꯌꯥꯝꯅ ꯄꯥꯝꯖꯩ